ꯔꯥꯏꯖ꯭ꯌꯥ ꯑꯁꯤꯅ ꯍꯛꯁꯦꯜꯒꯤ ꯂꯝꯗ ꯌꯥꯝꯅ ꯑꯥꯆꯧꯕ ꯊꯧꯗꯥꯡ ꯑꯃ ꯄꯨꯏ ꯁꯝꯅ ꯍꯥꯏꯔꯕꯗ ꯔꯥꯏꯖ꯭ꯌꯥ ꯑꯁꯤꯅ ꯑꯅꯧ ꯑꯅꯧꯕ ꯂꯥꯏꯌꯦꯡꯁꯡꯁꯤꯡ ꯂꯤꯡꯈꯠꯇꯨꯅ ꯑꯃꯁꯨꯡ ꯂꯥꯏꯌꯦꯡꯁꯡꯁꯤꯡ ꯑꯗꯨꯗ ꯃꯇꯤꯛ ꯆꯥꯕ ꯈꯨꯠꯂꯥꯏ ꯑꯃꯁꯨꯡ ꯍꯤꯗꯥꯛ ꯂꯥꯡꯊꯛꯁꯤꯡ ꯐꯪꯍꯟꯗꯨꯅ ꯑꯆꯧꯕ ꯃꯇꯦꯡ ꯄꯥꯡꯉꯤ